ꯀꯔꯤꯒꯨꯝꯕ ꯑꯩꯁꯤ ꯃꯄꯥꯟꯗ ꯆꯠꯄꯒꯤ ꯈꯨꯗꯣꯡ ꯆꯥꯕ ꯐꯪꯉꯒꯗꯤ ꯃꯅꯤꯄꯨꯔꯒꯤ ꯐꯖ ꯐꯖꯔꯕ ꯍꯥꯏꯗꯤ ꯑꯇꯣꯞꯄ ꯂꯩꯕꯥꯛꯇ ꯂꯩꯇꯕ ꯀꯌꯥ ꯎꯠꯄ ꯉꯝꯒꯅꯤ ꯑꯩꯈꯣꯏꯒꯤ ꯃꯅꯤꯄꯨꯔꯒꯤ ꯂꯥꯏ ꯍꯔꯥꯎꯕ ꯖꯒꯣꯏ ꯈꯝꯕ ꯊꯣꯏꯕꯤꯒꯤ ꯃꯣꯏꯔꯥꯡꯒꯤ ꯈꯝꯕ ꯊꯣꯏꯕꯤꯒꯤ ꯖꯒꯣꯏ ꯑꯗꯒꯤ ꯃꯅꯤꯄꯨꯔꯒꯤ ꯑꯩꯈꯣꯏꯒꯤ ꯐꯣꯜꯛ ꯗꯥꯟꯁ ꯊꯥꯕꯜ ꯆꯣꯡꯕ ꯑꯗꯒꯤ ꯃꯈꯣꯏꯒꯤ ꯗ꯭ꯔꯦꯁ ꯅꯨꯡ ꯑꯁꯦ ꯑꯩꯅ ꯃꯄꯥꯟꯗ ꯑꯗꯨꯝ ꯎꯠꯂꯨꯕ ꯉꯝꯒꯅꯤ ꯑꯗꯒꯤ ꯂꯥꯏ ꯍꯔꯥꯎꯕꯒꯤ ꯖꯒꯣꯏ ꯑꯁꯤꯅ ꯆꯤꯡꯕ ꯀꯌꯥ ꯑꯩꯈꯣꯏꯒꯤ ꯎꯠꯄ ꯉꯝꯒꯅꯤ ꯑꯗꯨꯅ ꯑꯩ ꯑꯗꯨꯒꯨꯝꯕ ꯈꯨꯗꯣꯡ ꯆꯥꯕꯗꯨ ꯑꯃꯨꯛꯇꯪ ꯐꯪꯕ ꯄꯥꯝꯃꯤ ꯑꯗꯨꯅ ꯍꯧꯖꯤꯛꯇꯤ ꯑꯩꯈꯣꯏꯅ ꯑꯁꯤꯒꯨꯝꯕ ꯑꯩꯈꯣꯏꯒꯤ ꯀꯩꯅꯣꯁꯤꯡꯁꯤ ꯆꯠꯅꯕ ꯃꯅꯤꯄꯨꯔꯗ ꯇꯧꯅꯕ ꯃꯌꯥꯝ ꯑꯃ ꯎꯠꯅꯕꯒꯤ ꯇꯥꯟꯖꯥ ꯑꯗꯨ ꯑꯩ ꯐꯪꯅꯤꯡꯉꯤ ꯑꯩꯈꯣꯏꯒꯤ ꯃꯈꯣꯏꯒꯤ ꯗ꯭ꯔꯦꯁꯁꯤꯡ ꯂꯥꯏ ꯍꯔꯥꯎꯕꯒꯤ ꯊꯥꯕꯜ ꯆꯣꯡꯕꯒꯤ ꯑꯗꯒꯤ ꯈꯝꯕ ꯊꯣꯏꯕꯤꯒꯤ ꯃꯈꯣꯏꯒꯤ ꯇꯣꯉꯥꯟ ꯇꯣꯉꯥꯟꯕ ꯗ꯭ꯔꯦꯁ ꯀꯌꯥ ꯂꯩ ꯅꯨꯄꯥꯅ ꯑꯩꯈꯣꯏꯒꯤ ꯁꯨꯃꯥꯡ ꯂꯤꯂꯥ ꯁꯨꯃꯥꯡ ꯂꯤꯂꯥꯁꯨ ꯃꯅꯤꯄꯨꯔꯒꯤ ꯑꯩꯈꯣꯏꯒꯤ ꯑꯇꯩꯗ ꯇꯧꯅꯗꯕ ꯀꯩꯅꯣꯅꯤ ꯅꯨꯄꯥꯅ ꯅꯨꯄꯤ ꯁꯥꯕ ꯍꯥꯏꯗꯤ ꯅꯨꯄꯤꯒꯤ ꯈꯣꯟꯖꯦꯟ ꯆꯞ ꯆꯥꯅ ꯄꯨꯊꯣꯛꯄ ꯅꯨꯄꯤꯃꯛꯅꯤ ꯈꯜꯍꯟꯕ ꯉꯝꯕ ꯑꯗꯨꯒꯨꯝꯕ ꯀꯌꯥ ꯑꯩꯈꯣꯏꯒꯤ ꯃꯅꯤꯄꯨꯔꯗ ꯂꯩ ꯃꯁꯤ ꯃꯌꯥꯝꯗ ꯃꯄꯥꯟꯗ ꯎꯠꯅꯤꯡꯏ ꯑꯗꯨꯅ ꯑꯁꯤꯒꯨꯝꯕ ꯇꯥꯟꯖꯥꯗꯨ ꯄꯤꯕꯤꯔꯒꯗꯤ ꯍꯥꯏꯅ ꯑꯩ ꯍꯥꯏꯖꯕꯅꯤ